ꯂꯝ ꯀꯣꯏꯕꯁꯤꯡꯅ ꯌꯥꯝꯅ ꯏꯟꯇꯔꯦꯁ ꯑꯣꯏꯒꯗꯕ ꯀꯛꯆꯤꯡꯒꯤ ꯃꯔꯨ ꯑꯣꯏꯕ ꯃꯐꯝ ꯍꯥꯏꯔꯒꯗꯤ ꯀꯛꯆꯤꯡ ꯒꯥꯔꯗꯦꯟ ꯑꯁꯤ ꯌꯥꯝ ꯌꯦꯡꯕ ꯌꯥꯝ ꯅꯨꯡꯉꯥꯏꯕ ꯑꯃꯁꯨꯡ ꯇꯨꯔꯤꯁꯁꯤꯡꯗ ꯌꯥꯝ ꯑꯦꯇ꯭ꯔꯦꯛ ꯑꯣꯏꯕ ꯃꯐꯝ ꯑꯃꯅꯤ ꯂꯣꯏꯅꯅ ꯀꯛꯆꯤꯡ ꯏꯀꯣ ꯄꯥꯛ ꯃꯁꯤꯗ ꯃꯈꯜ ꯃꯈꯜ ꯀꯌꯥꯒꯤ ꯄꯥꯝꯕꯤ ꯏꯁꯄꯦꯁꯤꯁ ꯃꯌꯥꯝ ꯑꯃ ꯊꯥꯔꯤ ꯂꯣꯏꯅ ꯂꯣꯏꯅꯅ ꯃꯁꯤꯁꯨ ꯗꯒꯤ ꯌꯥꯝꯅ ꯏꯟꯇꯔꯦꯁ ꯑꯣꯏꯕ ꯃꯐꯝ ꯑꯃꯅꯤ ꯃꯁꯤꯒꯤ ꯆꯤꯡꯊꯛꯇ ꯌꯦꯡꯕꯗ ꯀꯛꯆꯤꯡꯒꯤ ꯕꯤꯌꯨ ꯌꯥꯝ ꯐꯖꯅ ꯎꯏ ꯂꯣꯏꯅ ꯂꯣꯏꯅꯅ ꯋꯥꯡꯈꯩ ꯃꯩꯔꯥꯕꯒꯤ ꯃꯐꯝ ꯑꯁꯤꯁꯨ ꯌꯥꯝ ꯃꯔꯨ ꯑꯣꯏꯕ ꯃꯐꯝ ꯑꯃꯅꯤ ꯑꯃꯗꯤ ꯀꯛꯆꯤꯡꯒꯤ ꯏꯕꯨꯙꯧ ꯈꯝꯂꯥꯡꯕꯒꯤ ꯂꯥꯏꯁꯪ ꯑꯁꯤꯅ ꯆꯤꯡꯕ ꯑꯁꯤ ꯌꯥꯝ ꯃꯔꯨ ꯑꯣꯏꯕ ꯌꯥꯝ ꯏꯟꯇꯔꯦꯁ ꯑꯣꯏꯕ ꯃꯐꯝꯅꯤ